ꯇꯣꯉꯥꯟ ꯇꯣꯉꯥꯟꯕ ꯃꯊꯦꯜ ꯊꯣꯡꯕ ꯍꯥꯏꯕꯗꯤ ꯆꯝꯐꯨꯠ ꯐꯨꯠꯄ ꯏꯟꯁꯥꯡ ꯊꯣꯡꯕ ꯏꯟꯁꯥꯡ ꯏꯔꯣꯟꯕ ꯀꯥꯡꯉꯧ ꯉꯧꯕ ꯃꯌꯥꯝ ꯑꯃ ꯂꯩ ꯑꯗꯣ ꯈ꯭ꯋꯥꯏꯗꯒꯤ ꯂꯥꯏꯕꯁꯤ ꯆꯝꯐꯨꯠ ꯐꯨꯠꯄꯁꯤꯅ ꯈ꯭ꯋꯥꯏ ꯂꯥꯏꯔꯦ ꯍꯥꯏꯕꯗꯤ ꯐꯨꯠꯅꯤꯡꯏꯕ ꯄꯣꯠꯇꯨ ꯍꯥꯞꯆꯤꯜꯂꯒ ꯇꯣꯔꯕꯣꯠꯅꯤ ꯈꯪꯗꯦ ꯃꯥꯏꯔꯦꯟꯅꯤ ꯈꯪꯗꯦ ꯍꯥꯞꯆꯤꯜꯂꯒ ꯊꯨꯝ ꯄꯥꯝꯕ ꯃꯤꯅ ꯊꯨꯝ ꯈꯤꯇꯪ ꯍꯥꯞꯆꯤꯜꯂ ꯆꯤꯅꯤ ꯄꯥꯝꯕ ꯃꯤꯅ ꯆꯤꯅꯤ ꯈꯤꯇꯪ ꯍꯥꯞꯆꯤꯜꯂꯒ ꯑꯗꯨꯃꯥꯏꯅ ꯇꯧꯏ ꯑꯗꯨꯒ ꯂꯨꯕ ꯍꯥꯏꯔꯗꯤ ꯑꯩꯈꯣꯏꯒꯤ ꯃꯩꯇꯩꯒꯤ ꯆꯒꯦꯝ ꯊꯣꯡꯕꯁꯤ ꯈꯔ ꯂꯨꯏ ꯍꯥꯏꯗꯤ ꯃꯁꯤꯗ ꯃꯅꯥ ꯃꯁꯤꯡꯗ ꯆꯪꯗꯕ ꯌꯥꯗꯕ ꯍꯥꯏꯇꯥꯔꯦ ꯄꯣꯠ ꯃꯆꯜ ꯃꯌꯥꯝ ꯑꯃ ꯂꯩ ꯑꯗꯨꯅ ꯆꯒꯦꯝ ꯊꯣꯡꯕꯁꯤ ꯈꯔ ꯂꯨꯏ ꯍꯥꯏꯅ ꯈꯜꯂꯤ